ꯑꯩꯒꯤ ꯄꯨꯟꯁꯤꯗ ꯑꯆꯧꯕ ꯑꯍꯣꯑꯕ ꯑꯃ ꯍꯥꯏꯔꯒꯗꯤ ꯃꯣꯕꯥꯏꯜ ꯍꯦꯟꯁꯦꯠ ꯄꯨꯊꯣꯔꯛꯈꯤꯕ ꯄꯨꯊꯣꯔꯛꯄ ꯑꯁꯤꯅꯤ ꯃꯣꯕꯥꯏꯜ ꯍꯦꯟꯁꯦꯠ ꯑꯁꯤꯅ ꯀꯥꯟꯅꯕ ꯄꯤꯕꯁꯦ ꯌꯥꯝ ꯌꯥꯝꯃꯦ ꯈꯔ ꯃꯔꯨ ꯑꯣꯏꯅ ꯈꯔ ꯍꯥꯏꯔꯕꯗ ꯏꯖꯨꯀꯦꯁꯟꯒꯤ ꯂꯝꯗꯁꯨ ꯌꯥꯝ ꯃꯇꯦꯡ ꯄꯥꯡꯉꯦ ꯑꯗꯨꯒ ꯑꯔꯥꯞꯄꯗ ꯂꯩꯕ ꯃꯤꯁꯤꯡꯒꯤ ꯄꯥꯎ ꯍꯥꯟꯅ ꯆꯤꯊꯤꯒ ꯐꯥꯎꯅ ꯆꯤꯊꯤ ꯊꯥꯅꯗꯨꯅ ꯃꯇꯝ ꯀꯨꯏꯅ ꯆꯪꯍꯟꯂꯝꯕꯗꯣ ꯍꯧꯖꯤꯛꯇꯤ ꯑꯊꯨꯕꯤꯗ ꯇꯦꯛꯁ ꯊꯥꯅꯗꯨꯅ ꯑꯗꯨꯒ ꯀꯣꯜ ꯇꯧꯗꯨꯅ ꯕꯤꯗꯤꯑꯣ ꯀꯣꯜ ꯇꯧꯅꯗꯅ ꯑꯊꯨꯕ ꯃꯇꯝꯗ ꯄꯥꯎ ꯐꯥꯎꯅꯍꯟꯕ ꯉꯝꯃꯦ